ꯐꯣꯟ ꯇꯧꯕꯤꯔꯛꯏꯁꯦ ꯀꯥꯏꯗ ꯐꯣꯟ ꯇꯧꯕꯤꯔꯛꯏꯁꯤꯕꯨ ꯀꯗꯥꯏꯗꯩ ꯑꯣꯏꯔꯕꯅꯣ ꯑꯣ ꯑꯩꯁꯦ ꯂꯝ ꯀꯣꯏ ꯂꯥꯛꯆꯕꯅꯦ ꯑꯗꯣ ꯀꯩꯅꯣꯗꯒꯤ ꯑꯥ ꯃꯣꯔꯦꯗꯒꯤ ꯂꯥꯛꯄꯅꯦꯕ ꯑꯗꯣ ꯁ꯭ꯋꯥꯏꯗ ꯁ꯭ꯋꯥꯏꯁꯤꯅ ꯀꯩ ꯂꯝ ꯀꯧꯕꯅꯣ ꯑꯗꯨ ꯑꯩꯗꯤ

ꯑꯥꯎ ꯑꯣ ꯍꯣꯏ ꯍꯣꯏ ꯎꯝ ꯍꯣꯏ ꯍꯣꯏ ꯍꯣꯏ ꯑꯥ ꯀꯩꯅꯣꯗꯣ ꯑꯩꯈꯣꯏꯒꯤ ꯏꯁꯩ ꯅꯣꯡꯃꯥꯏꯒꯤ ꯃꯇꯥꯡꯗ ꯑꯩꯈꯣꯏꯒꯤ ꯄꯦꯅꯥ ꯈꯣꯡꯅꯕꯒꯤꯗꯣ ꯑꯁꯤꯕꯨ ꯀꯗꯥꯏꯋꯥꯏꯗꯒ ꯑꯧ ꯖꯟꯇ꯭ꯔ ꯑꯧ ꯖꯟꯇ꯭ꯔꯗꯣ ꯑꯣ ꯍꯣꯏ ꯍꯣꯏ ꯍꯣꯏ ꯑꯁꯤꯕꯨ ꯀꯗꯥꯏ ꯀꯗꯥꯏꯗ ꯁꯥꯕꯅꯣ ꯀꯗꯥꯏ ꯀꯗꯥꯏꯗ ꯐꯪꯕꯅꯣ ꯑꯗꯒꯤ ꯁꯤꯒꯤ ꯇꯝꯕꯤꯕ ꯑꯣꯖꯥ ꯅꯨꯡꯖꯥꯁꯤꯅ ꯀꯥꯏ ꯀꯥꯏ ꯂꯩꯕꯅꯣ ꯈꯔ ꯍꯪꯖꯅꯤꯡꯕ ꯑꯗꯨꯒꯤꯅꯦ ꯑꯩꯅ ꯍꯪꯉꯛꯏꯁꯦ ꯑ ꯑꯥ ꯑꯧ ꯑ ꯎꯝ ꯍꯣꯏ ꯍꯣꯏ ꯎꯝ ꯎꯝ ꯍꯣꯏ ꯍꯣꯏ ꯎꯝ ꯑꯧ ꯑ ꯎꯝ ꯎꯝ ꯎꯝ ꯍꯝ ꯍꯣꯏ ꯍꯣꯏ ꯐꯅꯤ ꯐꯅꯤ ꯑ ꯀꯩꯅꯣ ꯇꯧꯗꯅ ꯑꯩꯁꯨ ꯃꯔꯝꯗꯣ ꯀꯌꯥ ꯈꯪꯕ ꯋꯥꯠꯄꯗꯨꯗ ꯍꯪꯖꯔꯛꯄꯅꯤ ꯃꯇꯝ ꯈꯤꯇꯪ ꯀꯥꯏꯊꯣꯛꯄꯤꯌꯨ ꯑꯧ ꯑꯧ ꯍꯣꯏ ꯍꯣꯏ ꯌꯥꯝ ꯅꯨꯡꯉꯥꯏꯖꯔꯦ ꯌꯥꯝ ꯅꯨꯡꯉꯥꯏꯖꯔꯦ ꯎꯝ ꯊꯝꯖꯔꯦ ꯊꯝꯖꯔꯦ